ꯑꯩ ꯊꯦꯡꯅꯖꯩ ꯑꯩꯈꯣꯏꯒꯤ ꯌꯦꯟ ꯀꯥꯎꯅꯕꯁꯤ ꯑꯩ ꯎꯈꯔꯦ ꯑꯩꯈꯣꯏꯒꯤ ꯌꯦꯟ ꯃꯩꯇꯩ ꯌꯦꯟꯁꯦ ꯀꯥꯎꯅꯕꯁꯦ ꯀꯔꯝꯅ ꯇꯧꯒꯦꯁꯦ ꯑꯩꯈꯣꯏ ꯌꯦꯟ ꯌꯦꯟ ꯂꯣꯏꯕ ꯃꯤꯉꯩꯁꯤ ꯄꯩꯁꯥ ꯊꯣꯛꯇꯕ ꯈꯔ ꯂꯥꯏꯔꯕ ꯌꯨꯝ ꯀꯩ ꯃꯔꯥꯡ ꯀꯥꯏꯗꯕ ꯃꯤꯉꯩꯒꯤ ꯌꯦꯟ ꯂꯣꯏꯔꯒ ꯄꯩꯁꯥ ꯈꯔ ꯇꯥꯟꯕ ꯈꯣꯠꯄ ꯁꯤꯒꯨꯝꯕꯒꯤ ꯌꯥꯝ ꯀꯥꯅꯕꯁꯨ ꯄꯤ ꯁꯤꯒꯤ ꯃꯔꯝꯁꯤꯗ